ꯑꯩꯍꯥꯛꯅ ꯁꯥꯁꯤꯡ ꯑꯁꯤ ꯁꯣꯔꯥꯗꯒꯤ ꯂꯩ ꯑꯩꯍꯥꯛꯅ ꯂꯩꯕ ꯁꯥꯗꯤ ꯁꯟ ꯑꯣꯏꯅ ꯂꯩ ꯁꯟ ꯑꯁꯤ ꯂꯤꯁꯤꯡ ꯀꯨꯟꯊ꯭ꯔꯥꯗ ꯂꯩ ꯑꯩꯍꯥꯛꯅ ꯌꯣꯟꯕ ꯃꯇꯝꯗ ꯂꯨꯄꯥ ꯂꯤꯁꯤꯡ ꯌꯥꯡꯈꯩ ꯁꯤꯠꯂꯤ